ꯑ ꯍꯂꯣ ꯄꯥꯏꯕꯤꯔꯤꯁꯤ ꯑꯂꯕꯤꯞꯀꯤ ꯑꯩꯈꯣꯏ ꯏꯁꯇꯥꯞꯁꯤꯡ ꯑꯣꯏꯕꯤꯔꯕ꯭ꯔꯥ ꯑ ꯑꯩꯍꯥꯛ ꯇꯧꯖꯔꯛꯏꯁꯦ ꯊꯧꯕꯥꯜ ꯃꯣꯏꯖꯤꯡꯗꯒꯤ ꯑꯦꯝꯗꯤ ꯁ꯭ꯋꯦꯒꯨꯞꯇꯅꯤ ꯑꯩꯍꯥꯛ ꯑꯗꯣꯝꯒꯤ ꯔꯤꯒꯨꯂꯔ ꯀꯁꯇꯃꯔꯅꯤ ꯑ ꯉꯁꯤ ꯑꯩꯅ ꯄꯣꯠ ꯈꯔ ꯑ ꯗꯤꯂꯤꯕꯔ ꯄꯥꯝꯖꯕ ꯑꯗꯣ ꯑ ꯄꯣꯠꯁꯤꯡ ꯑꯗꯨꯗꯤ ꯆꯤꯀꯜꯂ ꯂꯣꯂꯤꯄꯣꯞ ꯐꯨꯜ ꯑꯃ ꯑꯗꯨꯗꯒꯤ ꯆꯤꯀꯟ ꯕ꯭ꯔꯤꯌꯥꯅꯤ ꯍꯥꯞ ꯇꯔꯥ ꯑꯃ ꯑꯗꯨꯒ ꯕꯤꯐ ꯕ꯭ꯔꯤꯌꯥꯅꯤ ꯍꯥꯞ ꯑꯅꯤ ꯑꯃ ꯄꯥꯝꯖꯕ ꯍꯣꯏ ꯑꯩꯒꯤ ꯃꯐꯝ ꯑꯗꯨꯗ ꯑꯗꯨꯝ ꯗꯤꯂꯤꯕꯔ ꯇꯧꯖꯩ ꯍꯂꯥꯜ ꯇꯧꯕ ꯄꯥꯝꯖꯩ ꯍꯥꯟꯅꯒꯤ ꯃꯐꯝ ꯑꯗꯨꯗ ꯑ ꯑꯗꯨꯝ ꯗꯤꯂꯤꯕꯔ ꯇꯧꯕꯤꯔꯛꯑꯣ ꯄꯩꯁꯥ ꯑꯁꯤ ꯑꯗꯣꯝꯒꯤ ꯖꯤ ꯄꯦꯗ ꯀꯥꯞꯄꯛꯄ ꯌꯥꯕ꯭ꯔꯥ ꯅꯠꯇ꯭ꯔꯒ ꯑ ꯂꯥꯛꯂꯤꯕ ꯗꯤꯂꯤꯕꯔꯒꯤ ꯃꯤ ꯑꯗꯨꯗ ꯑꯣꯏꯅ ꯄꯤꯕꯤꯔꯛꯎꯔꯥ ꯍꯣꯏ ꯍꯣꯏ ꯌꯥꯔꯤꯕ ꯃꯈꯩꯗꯤ ꯈꯔ ꯊꯨꯅ ꯗꯤꯂꯤꯚꯔꯁꯦ ꯄꯥꯝꯖꯩ ꯊꯦꯡ ꯀ꯭ꯌꯨ ꯊꯦꯡ ꯀ꯭ꯌꯨ